ꯑꯩꯈꯣꯏꯅ ꯑꯉꯥꯡꯁꯤꯡꯗ ꯂꯥꯏꯔꯤꯛ ꯇꯝꯕꯤꯕ ꯃꯇꯝꯗ ꯍꯣꯝꯋꯣꯔꯛ ꯌꯥꯝꯅ ꯌꯥꯝꯅ ꯑꯉꯥꯡ ꯑꯗꯨꯅ ꯄꯨꯕ ꯊꯥꯡꯕ ꯉꯝꯗꯕ ꯃꯈꯩ ꯄꯤꯁꯤꯟꯕꯁꯦ ꯃꯈꯣꯏꯒꯤ ꯃꯍꯩ ꯃꯁꯤꯡꯗ ꯀꯥꯟꯅꯕ ꯑꯣꯏ ꯍꯥꯏꯅ ꯈꯟꯕꯤꯕ꯭ꯔꯥ ꯀꯔꯤ ꯃꯔꯝꯒꯤꯅꯣ ꯑꯉꯥꯡꯁꯤꯡꯕꯨ ꯁ꯭ꯀꯨꯜꯗ ꯂꯥꯏꯔꯤꯛ ꯇꯝꯕꯤꯕ ꯍꯥꯏꯕꯁꯤ ꯑꯉꯥꯡ ꯈꯔꯁꯤ ꯑꯣꯖꯥꯅ ꯇꯝꯕꯤꯕ ꯃꯇꯝꯗ ꯍꯦꯛꯇ ꯈꯪꯕ ꯑꯟꯗꯔꯁꯇꯦꯟ ꯇꯧꯕ ꯉꯝꯗꯕ ꯑꯉꯥꯡꯁꯤꯡ ꯁꯥꯠꯇ꯭ꯔꯁꯤꯡ ꯌꯥꯝ ꯂꯩꯌꯦ ꯑꯉꯥꯡꯁꯤꯡꯈꯣꯏꯗ ꯇꯝꯕꯤꯕꯗꯣ ꯃꯇꯤꯛ ꯆꯥꯅ ꯑꯣꯖꯥꯁꯤꯡꯅꯁꯨ ꯇꯝꯕꯤꯕ ꯗꯔꯀꯥꯔ ꯇꯥꯏ ꯑꯉꯥꯡ ꯈꯔꯅ ꯑꯣꯖꯥꯕꯨ ꯔꯦꯁꯄꯦꯛ ꯄꯤꯗꯕ ꯗꯤꯁꯤꯄ꯭ꯂꯤꯟ ꯐꯠꯇꯕ ꯌꯥꯝ ꯎꯏꯌꯦ ꯑꯗꯨ ꯑꯣꯏꯔꯁꯨ ꯑꯣꯖꯥꯁꯤꯡꯅ ꯒ꯭ꯌꯥꯟ ꯇꯥꯔꯒ ꯑꯉꯥꯡꯁꯤꯡꯕꯨ ꯑꯟꯗꯔꯁꯇꯦꯟ ꯇꯧꯕꯤꯕ ꯗꯔꯀꯥꯔ ꯇꯥꯏꯌꯦ ꯀꯔꯤꯒꯤꯅꯣ ꯍꯥꯏꯔꯒ ꯑꯣꯖꯥꯁꯤꯡꯅ ꯏꯁꯇꯨꯗꯦꯟꯈꯣꯏꯕꯨꯗꯣ ꯅꯨꯡꯁꯤꯔꯒ ꯐꯖꯅ ꯇꯝꯕꯤꯔꯗꯤ ꯑꯉꯥꯡꯁꯤꯡꯗꯣ ꯑꯟꯗꯔꯁꯇꯦꯟ ꯇꯧꯔꯒ ꯊꯨꯅ ꯈꯪꯕ ꯉꯝꯃꯦ ꯑꯗꯨꯗꯒꯤ ꯍꯣꯝꯋꯣꯔꯛ ꯄꯤꯕ ꯗꯔꯀꯥꯔ ꯇꯥꯕꯁꯦ ꯍꯣꯝꯋꯣꯔꯛꯁꯦ ꯁ꯭ꯀꯨꯜꯗ ꯇꯝꯕꯤꯕꯗꯣ ꯑꯣꯖꯥꯁꯤꯡꯅ ꯁꯥꯠꯇ꯭ꯔꯁꯤꯡꯅ ꯑꯟꯗꯔꯁꯇꯦꯟ ꯇꯧꯕ ꯉꯝꯗꯕ ꯌꯥꯝ ꯂꯩꯌꯦ ꯑꯗꯨꯒꯤ ꯍꯣꯝꯋꯣꯔꯛ ꯄꯤꯔꯒ ꯌꯨꯝ ꯂꯥꯛꯄ ꯃꯇꯝꯗ ꯃꯃꯥ ꯃꯄꯥꯅ ꯑꯉꯥꯡꯁꯤꯡꯕꯨꯗꯨ ꯐꯖꯅ ꯍꯣꯝ ꯇ꯭ꯌꯨꯁꯟ ꯄꯤꯕꯁꯨ ꯗꯔꯀꯥꯔ ꯇꯥꯏꯌꯦ ꯁ꯭ꯀꯨꯜꯗ ꯑꯉꯥꯡꯁꯤꯡꯅ ꯚꯥꯞ ꯇꯥꯗ꯭ꯔꯒꯁꯨ ꯌꯨꯝꯗ ꯂꯥꯛꯂꯒ ꯏꯁꯥ ꯏꯁꯥꯒꯤ ꯂꯣꯟ ꯂꯩꯕꯅꯤꯅ ꯏꯪꯂꯤꯁꯇ ꯑꯟꯗꯔꯁꯇꯦꯟ ꯇꯧꯕ ꯉꯝꯗꯕꯁꯨ ꯏꯁꯥꯒꯤ ꯂꯣꯟꯗꯒꯤ ꯐꯖꯅ ꯑꯉꯥꯡꯁꯤꯡꯕꯨ ꯇꯝꯕꯤꯔꯕꯗꯤ ꯑꯉꯥꯡꯁꯤꯡꯗꯣ ꯍꯦꯛꯇ ꯑꯟꯗꯔꯁꯇꯦꯟ ꯇꯧꯕ ꯉꯝꯕ ꯂꯩꯌꯦ ꯑꯗꯨꯒꯤ ꯏꯃꯥ ꯏꯄꯥꯁꯤꯡꯅꯁꯨ ꯑꯉꯥꯡ ꯃꯆꯥꯕꯨꯗꯣ ꯂꯥꯏꯔꯤꯛꯇꯣ ꯐꯖꯅ ꯄꯥꯕ ꯗꯔꯀꯥꯔ ꯇꯥꯏꯌꯦ ꯃꯣꯔꯅꯤꯡꯗ ꯑꯦꯠ ꯂꯤꯁ ꯇꯨ ꯑꯥꯋꯔꯁ ꯏꯟ ꯗ ꯃꯣꯔꯅꯤꯡ ꯏꯚꯤꯅꯤꯡꯗ ꯁ꯭ꯀꯨꯜ ꯀꯥꯔꯒ ꯍꯜꯂꯛꯂꯒ ꯇ꯭ꯌꯨꯁꯟ ꯐꯖꯅ ꯄꯥꯕ ꯇꯝꯕꯤꯕꯗꯣ ꯐꯖꯅ ꯇꯝꯕꯤꯒꯗꯕꯅꯦ ꯑꯗꯨꯒ ꯆꯥꯛ ꯆꯥꯔꯒꯅꯦ ꯂꯥꯏꯔꯤꯛꯇꯣ ꯄꯥꯍꯟꯕ ꯑꯗꯨ ꯑꯣꯏꯔꯗꯤ ꯁ꯭ꯀꯨꯜꯗ ꯇꯝꯕꯤꯕ ꯇꯣꯄꯤꯛꯀꯨꯝꯕ ꯀꯝꯄ꯭ꯂꯤꯠ ꯇꯧꯕ ꯉꯝꯗ꯭ꯔꯒꯁꯨ ꯍꯣꯝꯋꯣꯔꯛꯇꯣ ꯐꯖꯅ ꯄꯤꯔꯒꯗꯤ ꯑꯣꯖꯥꯁꯤꯡꯅ ꯏꯁꯇꯨꯗꯦꯟꯁꯤꯡꯗꯣ ꯌꯨꯝꯗꯒꯤ ꯀꯣꯚꯔ ꯑꯞ ꯇꯧꯔꯒ ꯈꯪꯂꯒ ꯚꯥꯞ ꯇꯥꯕ ꯉꯝꯃꯦ ꯑꯗꯨꯒꯤ ꯑꯩꯈꯣꯏꯅ ꯑꯉꯥꯡꯁꯤꯡꯗ ꯂꯥꯏꯔꯤꯛ ꯇꯝꯕꯤꯕ ꯃꯇꯝꯗ ꯍꯣꯝꯋꯣꯔꯛꯀꯨꯝꯕ ꯄꯤꯕꯗꯣ ꯌꯥꯝꯅ ꯗꯔꯀꯥꯔ ꯇꯥꯏꯌꯦ ꯅꯠꯇ꯭ꯔꯒꯗꯤ ꯑꯉꯥꯡꯁꯤꯡꯗꯣ ꯍꯣꯝꯋꯣꯔꯛ ꯄꯤꯗꯦ ꯁ꯭ꯀꯨꯜꯗ ꯀꯔꯤꯁꯨ ꯍꯣꯝꯋꯣꯔꯛꯀꯨꯝꯕ ꯄꯤꯗꯦ ꯍꯥꯏꯅ ꯌꯨꯝꯗ ꯂꯥꯛꯂꯒ ꯃꯣꯏꯁꯦ ꯆꯥꯛ ꯆꯥꯔꯒ ꯇꯨꯝꯈ꯭ꯔꯅꯤ ꯃꯣꯕꯥꯏꯜꯗ ꯒꯦꯝ ꯁꯥꯟꯅꯔꯒ ꯇꯥꯏꯝ ꯄꯥꯁ ꯇꯧꯔꯒ ꯂꯩꯒꯅꯤ ꯑꯗꯨꯒꯤ ꯑꯉꯥꯡꯁꯤꯡꯗ ꯍꯣꯝꯋꯣꯔꯛ ꯄꯤꯕꯁꯤ ꯌꯥꯝ ꯐꯩ ꯃꯃꯥ ꯃꯄꯥꯅꯁꯨ ꯌꯨꯝꯗꯒꯤ ꯐꯖꯅ ꯇꯝꯕꯤꯒꯗꯕꯅꯤ ꯑꯉꯥꯡꯁꯤꯡꯕꯨ ꯍꯣꯝ ꯇ꯭ꯌꯨꯁꯟ ꯄꯤꯔꯒ ꯑꯗꯨ ꯑꯣꯏꯔꯕꯗꯤ ꯑꯉꯥꯡꯁꯤꯡꯗꯨ ꯂꯥꯏꯔꯤꯛꯁꯨ ꯐꯒꯅꯤ ꯃꯇꯤꯛ ꯆꯥꯕ ꯑꯉꯥꯡ ꯑꯣꯏꯕ ꯌꯥꯏ ꯐ꯭ꯌꯨꯆꯔꯗ ꯑꯗꯨꯒꯤ ꯑꯩꯈꯣꯏꯅ ꯑꯉꯥꯡꯁꯤꯡꯗ ꯂꯥꯏꯔꯤꯛ ꯇꯝꯕꯤꯕ ꯃꯇꯝꯗ ꯍꯣꯝꯋꯣꯔꯛ ꯄꯤꯕ ꯌꯥꯝꯅ ꯌꯥꯝꯅ ꯑꯉꯥꯡ ꯑꯗꯨꯅ ꯄꯨꯕ ꯊꯥꯡꯕ ꯉꯝꯗꯕ ꯃꯈꯩ ꯄꯤꯁꯤꯟꯕꯁꯦ ꯃꯈꯣꯏꯒꯤ ꯃꯍꯩ ꯃꯁꯤꯡꯗ ꯀꯥꯟꯅꯕ ꯌꯥꯝ ꯑꯣꯏꯌꯦ ꯍꯥꯏꯕꯗꯣ ꯍꯥꯏꯅꯤꯡꯉꯦ